ꯑꯩꯈꯣꯏꯒꯤ ꯂꯝꯗꯝ ꯑꯁꯤꯒꯤ ꯑꯣꯏꯅ ꯑꯩꯈꯣꯏꯒꯤ ꯈꯨꯡꯒꯪꯒꯤ ꯂꯧꯃꯤꯁꯤꯡꯅ ꯊꯦꯡꯅꯔꯤꯕ ꯈꯨꯗꯣꯡꯆꯥꯗꯕꯁꯤꯡ ꯑꯁꯤ ꯃꯔꯨꯑꯣꯏꯅ ꯅꯣꯡ ꯃꯇꯝ ꯆꯥꯅ ꯆꯨꯗꯕ ꯏꯁꯤꯡ ꯋꯥꯠꯄ ꯑꯁꯤꯅ ꯂꯧꯎ ꯁꯤꯡꯎꯕꯗ ꯈꯨꯗꯣꯡ ꯆꯥꯍꯟꯗꯦ ꯂꯣꯏꯅꯅ ꯑꯩꯈꯣꯏꯒꯤ ꯏꯔꯤꯒꯦꯁꯟ ꯁꯤꯁꯇꯦꯝꯁꯨ ꯑꯩꯈꯣꯏꯒꯤ ꯏꯔꯝꯗꯝ ꯑꯁꯤꯗꯗꯤ ꯐꯠꯇꯕꯅ ꯃꯔꯝ ꯑꯣꯏꯔꯒ ꯑꯁꯤꯒꯨꯝꯕ ꯂꯧꯃꯤꯁꯤꯡꯗ ꯈꯨꯗꯣꯡꯆꯥꯗꯕꯁꯦ ꯃꯥꯌꯣꯛꯅꯩ ꯂꯣꯏꯅꯅ ꯇ꯭ꯔꯥꯟꯁꯄꯣꯔꯇꯦꯁꯟ ꯄꯣꯠꯆꯩ ꯄꯨꯊꯣꯛ ꯄꯨꯁꯤꯟꯒꯤ ꯃꯁꯤꯃꯁꯨ ꯌꯥꯝꯅ ꯃꯔꯨ ꯑꯣꯏ ꯍꯥꯏꯕꯗꯤ ꯁ ꯁꯍꯔꯗꯒꯤ ꯅꯠꯇ꯭ꯔꯒ ꯑꯣꯄꯤꯁꯇꯒꯤ ꯍꯥꯔꯅꯆꯤꯡꯕ ꯂꯧꯔꯨꯅꯅꯕꯒꯤ ꯈꯨꯗꯣꯡꯆꯥꯕ ꯑꯁꯤꯒꯨꯝꯕ ꯃꯇꯝꯗ ꯈꯨꯗꯣꯡꯆꯥꯗꯕꯁꯤꯡ ꯑꯁꯤꯗꯤ ꯑꯩꯈꯣꯏ ꯈꯨꯡꯒꯪꯒꯤ ꯂꯝꯗ ꯂꯩꯔꯨꯕꯅ ꯃꯁꯦ ꯑꯗꯨꯝ ꯈꯔꯗꯤ ꯃꯥꯌꯣꯛꯅꯩ